ꯑꯩꯅ ꯂꯥꯏꯔꯤꯛ ꯄꯥꯕꯒꯤ ꯍꯩꯅꯕꯤ ꯂꯩꯇꯕꯅ ꯂꯥꯏꯔꯤꯛꯀꯤ ꯃꯇꯥꯡꯗ ꯅꯣꯕꯦꯜ ꯅꯠꯇ꯭ꯔꯒ ꯀꯅꯥꯒꯨꯝꯕꯒꯤ ꯄꯨꯟꯁꯤ ꯋꯥꯔꯤꯒꯤ ꯃꯇꯥꯡꯗ ꯄꯥꯕ ꯑꯩꯉꯣꯟꯗ ꯏꯟꯇ꯭ꯔꯦꯁ ꯂꯩꯇꯦ ꯑꯗꯨꯕꯨ ꯑꯩꯒꯤ ꯂꯦꯝꯍꯧꯔꯤꯕ ꯄꯨꯟꯁꯤ ꯑꯁꯤꯗ ꯄꯥꯕ ꯌꯥꯕ ꯑꯃꯗꯤ ꯄꯥꯒꯦ ꯈꯟꯕ ꯂꯥꯏꯔꯤꯛ ꯍꯥꯏꯔꯒꯗꯤ ꯑꯩꯈꯣꯏꯒꯤ ꯂꯥꯏꯅꯤꯡꯒꯤ ꯙꯔꯃꯒꯤ ꯑꯣꯏꯕ ꯂꯥꯏꯔꯤꯛꯁꯤꯡ ꯄꯥꯗꯨꯅ ꯂꯦꯟꯕ ꯄꯥꯝꯃꯤ